ꯚꯥꯔꯠꯇ ꯃꯍꯩ ꯃꯁꯤꯡꯒꯤ ꯃꯑꯣꯡ ꯑꯁꯦ ꯍꯧꯖꯤꯛꯇꯤ ꯌꯥꯝ ꯊꯤꯅ ꯐꯔꯦ ꯊꯥꯏꯅꯒ ꯃꯥꯟꯅꯗ꯭ꯔꯦ ꯊꯥꯏꯅꯗꯒꯤꯗꯤ ꯍꯧꯖꯤꯛꯅ ꯌꯥꯝ ꯊꯤꯅ ꯍꯦꯟꯅ ꯏꯝꯄ꯭ꯔꯨꯚ ꯑꯣꯏꯔꯦ ꯌꯥꯝ ꯊꯤꯅ ꯐꯔꯦ ꯑꯗꯨꯒ ꯑꯇꯣꯞꯄ ꯂꯩꯕꯥꯛꯁꯤꯡꯒ ꯆꯥꯡꯗꯝꯅꯕꯗ ꯆꯥꯡꯗꯝꯅꯕꯁꯨ ꯀꯩꯁꯨ ꯆꯥꯡ ꯇꯥꯗ꯭ꯔꯦ ꯌꯥꯝ ꯊꯤꯅ ꯌꯥꯝ ꯊꯤꯅ ꯐꯒꯠꯂꯦ ꯍꯥꯏ ꯇꯥꯔꯦ ꯀꯦꯝꯇ ꯁꯣꯠꯊꯕ ꯈꯣꯠꯊꯕ ꯂꯩꯇ꯭ꯔꯦ ꯑꯩꯈꯣꯏꯗ ꯑꯋꯥꯠꯄ ꯂꯩꯔꯤꯕ ꯄꯣꯠꯁꯤꯡ ꯍꯥꯏꯕꯕꯨ ꯑꯩꯈꯣꯏꯅ ꯑꯉꯥꯡꯁꯤꯡꯗ ꯍꯥꯏꯗꯤ ꯍꯣꯏ ꯍꯥꯏꯌꯔ ꯏꯖꯨꯀꯦꯁꯟꯗꯕꯨꯗꯤ ꯄꯤꯀꯣ ꯂꯣꯋꯥꯔꯁꯤꯡꯗ ꯑꯩꯈꯣꯏꯅ ꯇꯦꯛꯅꯣꯂꯣꯖꯤꯒꯤ ꯑꯗꯒꯤ ꯑꯦꯂꯦꯛꯇ꯭ꯔꯣꯅꯤꯛꯁꯀꯤ ꯄꯣꯠꯁꯤꯡꯁꯦ ꯍꯥꯏꯗꯤ ꯑꯉꯥꯡ ꯑꯣꯏꯔꯤꯉꯩꯗꯒꯤ ꯍꯧꯅ ꯄꯥꯏꯍꯜꯂꯛ ꯇꯥꯔꯒꯗꯤ ꯍꯌꯦꯡ ꯑꯗꯨꯅ ꯃꯣꯏꯅ ꯆꯥꯎꯔꯛꯑꯀꯥꯟꯗ ꯑꯗꯨꯒꯤ ꯈꯨꯗꯣꯡꯆꯥꯕ ꯑꯗꯒꯤ ꯍꯦꯟꯅ ꯀꯥꯟꯅꯕ ꯍꯦꯟꯅ ꯐꯕ ꯑꯃ ꯑꯣꯏꯅꯤꯅ ꯈꯟꯖꯩ ꯑꯗꯨꯅ ꯄꯤꯛꯏꯉꯩꯗꯒꯤ ꯁꯤꯖꯤꯟꯅꯍꯟꯕ ꯀꯩꯁꯨ ꯑꯍꯦꯟꯕ ꯂꯩꯇꯦ ꯑꯗꯨ ꯁꯤ ꯁꯤ ꯃꯉꯥꯏꯔꯦ ꯍꯥꯏꯔꯦ ꯍꯥꯏꯗꯤ ꯍꯧꯖꯤꯛꯀꯤ ꯇꯦꯛꯅꯣꯂꯣꯖꯤꯒꯨꯝꯕ ꯑꯦꯂꯦꯛꯇ꯭ꯔꯣꯅꯤꯛꯁꯀꯨꯝꯕ ꯁꯤꯒꯨꯝꯕꯁꯦ ꯐꯖꯅ ꯍꯦꯟꯅ ꯑꯉꯥꯡ ꯑꯣꯏꯔꯤꯉꯩꯗꯒꯤ ꯄꯤꯕꯤ ꯇꯥꯔꯒꯗꯤ ꯂꯣꯋꯥꯔ ꯀ꯭ꯂꯥꯁꯇꯒꯤ ꯄꯤꯕꯤ ꯇꯥꯔꯒꯗꯤ ꯍꯦꯟꯅ ꯑꯐꯕ ꯑꯗꯒꯤ ꯍꯧꯖꯤꯛꯇꯤ ꯚꯥꯔꯠ ꯁꯔꯀꯥꯔꯗꯁꯨ ꯏꯖꯨꯀꯦꯁꯟꯒꯤ ꯄꯣꯂꯤꯁꯤ ꯃꯌꯥꯝ ꯂꯩꯔꯦ ꯍꯥꯏꯗꯤ ꯇꯤꯆꯤꯡ ꯃꯦꯊꯠꯇ ꯑꯣꯏꯔꯁꯨ ꯑꯗꯒꯤ ꯁ꯭ꯀꯨꯂꯤꯡ ꯑꯣꯏꯔꯁꯨ ꯌꯥꯝꯅ ꯍꯦꯟꯅ ꯌꯥꯝ ꯊꯤꯅ ꯐꯔꯦ ꯍꯥꯏ ꯇꯥꯔꯦ ꯊꯥꯏꯅꯗꯒꯤ ꯌꯦꯡꯉꯨꯔꯒꯗꯤ ꯑꯗꯨꯒ ꯁꯤꯈꯇꯪ ꯍꯥꯏꯗꯤ ꯂꯣꯋꯥꯔ ꯏꯖꯨꯀꯦꯁꯟꯗꯒꯤ ꯍꯧꯅ ꯄꯤꯕꯤ ꯇꯥꯔꯒꯗꯤ ꯍꯦꯟꯅ ꯐꯕ ꯍꯦꯟꯅ ꯆꯥꯎꯈꯠꯄ ꯍꯦꯟꯅ ꯅꯨꯡꯉꯥꯏꯕ ꯂꯩꯕꯥꯛ ꯑꯃ ꯑꯣꯏꯒꯅꯤ ꯈꯟꯖꯩ